ꯑꯩꯈꯣꯏꯒꯤ ꯌꯨꯝꯊꯪꯅꯕ ꯃꯤ ꯃꯉꯥꯒꯤ ꯃꯃꯤꯡ ꯍꯥꯏꯔꯕꯗ ꯑꯍꯥꯟꯕꯗ ꯆꯥꯎꯕ ꯀꯀꯥ ꯑꯩꯈꯣꯏꯒꯤ ꯕꯕꯥꯒꯤ ꯃꯃꯥꯟꯅꯕꯅꯦ ꯑꯗꯣ ꯕꯕꯥꯒꯤ ꯃꯃꯥꯟꯅꯕꯁꯦ ꯌꯥꯝꯅ ꯐꯩ ꯕꯕꯥꯒꯤ ꯃꯃꯥꯟꯅꯕꯁꯤꯅ ꯑꯩꯈꯣꯏꯕꯨ ꯎꯕ ꯃꯇꯝꯗ ꯌꯥꯝꯅ ꯍꯔꯥꯎ ꯇꯥꯌꯥꯝꯅ ꯀꯧꯕꯤ ꯑꯆꯥꯄꯣꯠꯁꯨ ꯂꯩꯕꯤ ꯊꯦꯡꯅꯕꯗꯁꯨ ꯑꯗꯨꯝ ꯐꯤꯔꯣꯟꯁꯨ ꯂꯩꯕꯤ ꯕꯕꯥꯒꯤ ꯃꯃꯥꯟꯅꯕꯁꯤ ꯌꯥꯝꯅ ꯐꯩ ꯑꯅꯤꯁꯨꯕꯗ ꯐꯨꯟꯗ꯭ꯔꯩꯃꯌꯨꯝꯗꯒꯤ ꯅꯦꯅꯦ ꯑꯃ ꯂꯩ ꯅꯦꯅꯦꯗꯨꯒꯤ ꯃꯃꯤꯡ ꯊꯣꯏꯕꯤ ꯀꯧꯋꯤ

ꯏꯃꯥꯟꯅꯕꯤꯁꯦ ꯑꯩꯒ ꯃꯇꯝ ꯈꯨꯗꯤꯡꯃꯛꯇ ꯂꯣꯏꯅꯗꯨꯅꯇ ꯂꯩ ꯃꯥꯗꯤ ꯌꯥꯝꯅ ꯄꯨꯛꯆꯦꯟ ꯆꯥꯎꯕ ꯏꯃꯥꯟꯅꯕꯤꯅꯤ ꯃꯈꯣꯏꯒꯤꯗꯤ ꯌꯥꯝꯅ ꯏꯅꯥꯛ ꯈꯨꯜꯂꯤ ꯑꯗꯨꯒ ꯑꯩꯈꯣꯏꯒꯤꯗꯤ ꯌꯥꯝꯅ ꯂꯥꯏꯔꯩ ꯑꯗꯨꯕꯨ ꯀꯣꯂꯦꯖꯀ ꯆꯠꯃꯤꯟꯅꯕꯗꯁꯨ ꯐꯣꯝ ꯐꯤꯜꯂꯞꯀꯁꯨ ꯃꯥꯅ ꯇꯧꯕꯤꯕ ꯌꯥꯎꯋꯦ ꯒꯥꯔꯤ ꯒꯥꯔꯤ ꯕꯔꯥꯒꯁꯨ ꯄꯨꯊꯣꯛꯄ ꯌꯥꯎꯋꯦ ꯑꯩꯒꯤ ꯏꯃꯥꯟꯅꯕꯤ ꯊꯣꯏꯕꯤꯁꯦ ꯌꯥꯝꯅ ꯐꯩ ꯃꯊꯪꯗ ꯏꯃꯥꯟꯅꯕꯤ ꯄꯗꯃꯅꯤ

ꯄꯗꯃꯅꯤꯁꯦ ꯑꯩꯒꯤ ꯃꯇꯝ ꯆꯨꯞꯄꯗ ꯑꯩꯒꯤ ꯑꯋꯥꯕ ꯅꯨꯡꯉꯥꯏꯕ ꯋꯥꯔꯤ ꯁꯥꯐꯝꯁꯨ ꯑꯣꯏ

ꯃꯥꯅ ꯃꯇꯝ ꯆꯨꯞꯄꯗ ꯑꯩꯈꯣꯏꯕꯨ ꯌꯦꯡꯁꯤꯟꯕꯤ ꯌꯥꯝꯅꯁꯨ ꯅꯨꯡꯁꯤꯕꯤ ꯑꯩꯈꯣꯏꯕꯨ ꯂꯨꯅꯁꯨ ꯇꯧꯕꯤ